ꯅꯍꯥꯛ ꯑꯩꯅ ꯅꯪꯒꯤ ꯀꯦꯞ ꯑꯦꯖꯦꯟꯁꯤꯗ ꯕꯨꯛ ꯇꯧꯈꯤꯕꯗꯨ ꯑꯁꯦ ꯊꯕꯛ ꯑꯃ ꯂꯩꯕꯒꯤ ꯑꯩꯅ ꯀꯦꯟꯁꯦꯜ ꯇꯧꯈ꯭ꯔꯦ ꯑꯗꯨꯅ ꯌꯥꯔꯒꯗꯤ ꯅꯪꯒꯤ ꯑꯦꯖꯦꯟꯁꯤꯅ ꯅꯨꯡꯁꯤꯅ ꯃꯥꯡꯑꯣꯏꯅꯅ ꯊꯤꯈꯤꯕ ꯁꯦꯜ ꯑꯗꯨꯁꯦ ꯔꯤꯐꯟ ꯇꯧꯅꯕ ꯄ꯭ꯔꯣꯁꯦꯁ ꯇꯧꯕꯤꯌꯨ ꯎꯕꯔꯒꯤ ꯋꯥꯂꯦꯠꯇ ꯍꯥꯞꯆꯤꯟꯕꯤꯔꯗꯤ ꯌꯥꯝ ꯅꯨꯡꯉꯥꯏꯒꯅꯤ